ꯃꯅꯤꯄꯨꯔꯤ ꯍꯥꯏꯕ ꯂꯣꯟꯁꯦ ꯑꯩꯗꯤ ꯌꯥꯝ ꯄꯥꯝꯃꯦ ꯅꯨꯡꯁꯤꯕꯁꯨ ꯅꯨꯡꯁꯤꯌꯦ ꯃꯅꯤꯄꯨꯔ ꯃꯆꯥ ꯑꯃ ꯑꯣꯏꯔꯒ ꯃꯅꯤꯄꯨꯔꯗ ꯄꯣꯛꯄ ꯃꯤ ꯑꯃ ꯑꯣꯏꯔꯒ ꯑꯩꯈꯣꯏꯒꯤ ꯏꯁꯇꯦꯠ ꯂꯦꯡꯒ꯭ꯋꯦꯖꯁꯨ ꯃꯅꯤꯄꯨꯔꯤ ꯑꯣꯏꯕꯤꯌꯦ ꯑꯩꯈꯣꯏꯗꯤ ꯃꯅꯤꯄꯨꯔꯗ ꯂꯩꯕ ꯃꯤ ꯈꯨꯗꯤꯡꯃꯛꯁꯦ ꯗꯤꯁꯇ꯭ꯔꯤꯛ ꯇꯔꯦꯠ ꯂꯩꯕꯁꯤꯗ ꯃꯁꯥ ꯃꯁꯥꯒꯤ ꯂꯦꯡꯒ꯭ꯋꯦꯖ ꯂꯩꯌꯦꯀꯣ ꯑꯗꯨ ꯄꯨꯜꯂꯒ ꯊꯥꯔꯇꯤ ꯐꯣꯔ ꯇ꯭ꯔꯥꯏꯞ ꯂꯩꯕꯅꯦ ꯑꯗꯨ ꯊꯥꯔꯇꯤ ꯐꯣꯔ ꯇ꯭ꯔꯥꯏꯞ ꯂꯩꯕꯁꯦ ꯃꯈꯣꯏ ꯂꯣꯏꯅꯃꯛꯀꯤ ꯂꯣꯟ ꯇꯥꯎꯋꯣ ꯍꯥꯏꯕꯗꯤ ꯑꯩꯈꯣꯏꯗꯤ ꯉꯝꯗꯦꯀꯣ ꯋꯥꯕꯁꯨ ꯋꯥꯒꯅꯤ ꯂꯣꯟꯁꯨ ꯌꯥꯝ ꯂꯨꯏꯌꯦ ꯉꯝꯁꯨ ꯉꯝꯂꯣꯏ ꯑꯗꯨꯒ ꯑꯩꯅ ꯏꯝꯐꯥꯜꯗꯒꯤ ꯎꯈ꯭ꯔꯨꯜ ꯆꯠꯅꯤꯡꯉꯦ ꯍꯥꯏꯕ ꯃꯇꯝꯗ ꯑꯩ ꯇꯥꯡꯈꯨꯜ ꯂꯣꯟ ꯍꯩꯕ ꯗꯔꯀꯥꯔ ꯇꯧꯋꯦ ꯑꯩꯅ ꯏꯝꯐꯥꯜꯗꯒꯤ ꯁꯦꯅꯥꯄꯇꯤ ꯆꯠꯅꯤꯡꯉꯦ ꯍꯥꯏꯕ ꯃꯇꯝꯗ ꯄꯥꯎꯃꯩ ꯃꯥꯎ ꯃꯔꯥꯝ ꯊꯪꯒꯜ ꯑꯩꯅ ꯍꯩꯕ ꯃꯔꯝ ꯑꯣꯏꯌꯦ ꯑꯗꯨꯗꯒꯤꯗꯤ ꯏꯝꯐꯥꯜꯗꯒꯤ ꯆꯨꯔꯆꯥꯟꯄꯨꯔ ꯆꯠꯂꯣ ꯍꯥꯏꯕ ꯇꯥꯔꯒꯗꯤ ꯀꯨꯀꯤꯒꯤ ꯂꯣꯟꯁꯦ ꯑꯩꯅ ꯈꯪꯐꯝ ꯊꯣꯛꯑꯦꯕ ꯑꯗꯨꯒ ꯏꯝꯐꯥꯜꯗꯒꯤ ꯆꯥꯟꯗꯦꯜ ꯆꯠꯂꯣ ꯍꯥꯏꯕ ꯃꯇꯝꯗ ꯆꯥꯟꯗꯦꯜꯗꯤ ꯇ꯭ꯔꯥꯏꯞ ꯌꯥꯝ ꯂꯩꯈ꯭ꯔꯦ ꯑꯅꯥꯜ ꯂꯝꯀꯥ ꯃꯣꯌꯣꯟ ꯃꯣꯟꯁꯥꯡꯁꯦ ꯑꯗꯨ ꯂꯣꯏꯅꯃꯛꯁꯦ ꯑꯩꯗꯤ ꯉꯥꯡꯉꯨ ꯍꯥꯏꯕꯗꯤ ꯑꯩꯗꯤ ꯉꯝꯗꯦꯀꯣ ꯑꯗꯨ ꯑꯣꯏꯔꯒꯁꯨ ꯑꯩꯅ ꯑꯗꯨꯒꯤ ꯎꯈ꯭ꯔꯨꯜ ꯆꯠꯅꯤꯡꯕ ꯆꯨꯔꯆꯥꯟꯄꯨꯔ ꯆꯠꯅꯤꯡꯕ ꯆꯥꯟꯗꯦꯜ ꯆꯠꯅꯤꯡꯕ ꯃꯇꯝꯗ ꯑꯩꯒꯤ ꯑꯣꯡꯂꯤ ꯃꯤꯟꯁꯁꯤꯗꯤ ꯃꯅꯤꯄꯨꯔꯤꯁꯦ ꯉꯥꯡꯂꯒ ꯑꯩꯅ ꯑꯩꯒꯤ ꯇ꯭ꯔꯥꯟꯁꯄꯣꯔꯇꯦꯁꯟꯁꯦ ꯆꯠꯄ ꯌꯥꯕꯅꯦꯕ ꯑꯗꯨꯒ ꯃꯤꯉꯣꯟꯗ ꯉꯥꯡꯂꯒ ꯑꯩꯅ ꯑꯗꯨꯝ ꯆꯠꯄ ꯉꯝꯒꯅꯤ ꯑꯩꯅ ꯇ꯭ꯔꯥꯟꯁꯄꯣꯔꯇꯦꯁꯟ ꯑꯩꯅ ꯃꯅꯤꯄꯨꯔ ꯀꯣꯏꯒꯦ ꯍꯥꯏꯕ ꯃꯇꯝꯗ ꯃꯅꯤꯄꯨꯔꯤ ꯂꯣꯟꯁꯦ ꯌꯥꯝ ꯃꯔꯨ ꯑꯣꯏꯌꯦ ꯍꯥꯏꯕꯗꯤ ꯃꯤ ꯂꯣꯏꯅꯃꯛꯅꯁꯨ ꯈꯪꯕꯅꯦ ꯑꯗꯨꯒ ꯈ꯭ꯋꯥꯏꯗꯒꯤ ꯇꯝꯕꯗ ꯂꯥꯏꯕ ꯂꯣꯟꯁꯦ ꯀꯔꯤꯔꯥ ꯍꯥꯏꯔꯗꯤ ꯃꯅꯤꯄꯨꯔꯤꯒꯤ ꯂꯣꯟꯁꯦ ꯑꯣꯏꯌꯦꯕ ꯑꯩꯈꯣꯏꯕꯨ ꯑꯩꯈꯣꯏꯒꯤ ꯄꯨꯟꯁꯤꯗꯁꯨ ꯌꯥꯝ ꯅꯨꯡꯉꯥꯏꯍꯟꯕ ꯐ꯭ꯂꯣ ꯂꯤꯚꯤꯡꯁꯨ ꯑꯩꯈꯣꯏꯕꯨ ꯑꯣꯏꯍꯜꯂꯦ ꯍꯥꯏꯕꯗꯤ ꯂꯣꯟ ꯑꯃꯒ ꯑꯃꯒ ꯐꯥꯎꯅꯍꯟꯕ ꯉꯝꯕꯁꯦ ꯑꯩꯈꯣꯏꯉꯣꯟꯗꯤ ꯏꯁꯣꯔꯅ ꯌꯥꯝ ꯆꯥꯟꯕꯤꯕꯅꯦ ꯑꯗꯨꯗꯒꯤ ꯃꯅꯤꯄꯨꯔꯤ ꯍꯩꯕ ꯂꯣꯟꯁꯦ ꯏꯟꯗꯤꯌꯥꯅꯁꯨ ꯔꯤꯀꯣꯛꯅꯥꯏꯖ ꯇꯧꯈ꯭ꯔꯕ ꯂꯣꯟ ꯑꯃꯅꯦ ꯀꯣ ꯑꯗꯨꯒ ꯃꯅꯤꯄꯨꯔꯤꯒꯤ ꯃꯅꯤꯄꯨꯔꯤꯗ ꯃꯅꯤꯄꯨꯔꯤꯒꯤ ꯑꯩꯈꯣꯏꯅ ꯂꯣꯟ ꯈꯪꯕ ꯍꯩꯕ ꯍꯥꯏꯕꯁꯦ ꯑꯩꯈꯣꯏꯒꯤꯁꯨ ꯌꯥꯝ ꯑꯩꯈꯣꯏꯗ ꯇꯧꯗꯕ ꯌꯥꯗꯕ ꯂꯣꯟ ꯑꯃꯁꯨꯅꯦ ꯍꯥꯏꯕꯗꯤ ꯑꯩꯈꯣꯏꯁꯦ ꯃꯅꯤꯄꯨꯔꯗ ꯄꯣꯛꯄꯅꯤꯅ ꯑꯗꯨꯒ ꯑꯩꯈꯣꯏꯕꯨ ꯆꯠꯄ ꯈꯨꯗꯤꯡꯗ ꯑꯩꯈꯣꯏꯕꯨ ꯌꯥꯝ ꯃꯤꯕꯨ ꯀꯅꯦꯛ ꯇꯧꯍꯟꯕꯤꯕ ꯉꯝꯕ ꯃꯤꯒ ꯋꯥ ꯉꯥꯡꯅꯔꯒ ꯑꯩ ꯑꯩꯈꯣꯏꯒꯤ ꯄꯨꯟꯁꯤꯗ ꯌꯥꯝꯅ ꯐ꯭ꯂꯣ ꯂꯤꯚꯤꯡ ꯑꯣꯏꯍꯟꯕꯤꯕ ꯉꯝꯃꯦ ꯃꯅꯤꯄꯨꯔꯤ ꯂꯣꯟꯁꯦ ꯑꯗꯨꯅꯤꯅ ꯃꯅꯤꯄꯨꯔꯤ ꯍꯥꯏꯕ ꯂꯣꯟꯁꯦ ꯑꯩꯗꯤ ꯌꯥꯝ ꯅꯨꯡꯁꯤꯌꯦ ꯑꯗꯨꯒ ꯑꯁꯤꯗꯒꯤ ꯍꯦꯟꯅꯁꯨ ꯉꯥꯡꯕ ꯉꯝꯅꯤꯉꯥꯏꯒꯤꯁꯨ ꯇꯧꯒꯅꯤ ꯑꯗꯨꯒ ꯃꯥꯒꯤ ꯏꯁꯇꯗꯤ ꯔꯤꯁꯔꯆ ꯍꯩꯕꯁꯦ ꯑꯩꯗꯤ ꯊꯤꯁꯨ ꯊꯤꯗꯣꯛꯈꯤꯒꯅꯤ ꯑꯗꯨꯒꯤꯗꯃꯛꯇꯁꯨ ꯃꯅꯤꯄꯨꯔꯤ ꯍꯩꯕ ꯂꯣꯟꯁꯦ ꯑꯩꯗꯤ ꯌꯥꯝ ꯄꯥꯝꯃꯦ ꯄꯥꯝꯕꯁꯨ ꯌꯥꯝ ꯄꯥꯝꯖꯩꯌꯦ ꯑꯦꯟ ꯑꯗꯨꯒ ꯔꯤꯁꯔꯆꯁꯨ ꯇꯧꯒꯦ ꯍꯥꯏꯅꯁꯨ ꯈꯜꯂꯦ ꯍꯥꯏꯗꯤ ꯌꯥꯝ ꯏꯝꯄꯣꯔꯇꯦꯟ ꯑꯣꯏꯕ ꯋꯥꯔꯠꯁ ꯑꯩꯈꯣꯏꯒꯤ ꯃꯅꯤꯄꯨꯔꯤ ꯂꯣꯟꯗ ꯂꯩꯕꯁꯦ ꯊꯤꯗꯣꯛꯅꯤꯡꯂꯒ ꯏꯪꯂꯤꯁꯀꯤ ꯇꯥꯏꯞꯇ ꯐ꯭ꯔꯦꯁꯀꯨꯝꯕ ꯃꯈꯣꯏꯅ ꯁꯦꯝꯗꯣꯛꯂꯒ ꯌꯥꯝ ꯏꯪꯂꯤꯁꯁꯦ ꯌꯥꯝ ꯑꯦꯛꯁꯄ꯭ꯂꯦꯟ ꯇꯧꯍꯟꯕ ꯉꯝꯃꯦ ꯏꯪꯂꯤꯁꯁꯦ ꯄꯥꯁ ꯄ꯭ꯔꯦꯖꯦꯟ ꯐ꯭ꯌꯨꯆꯔ ꯍꯥꯏꯅ ꯏꯪꯂꯤꯁꯅ ꯗꯤꯁꯀ꯭ꯔꯥꯏꯞ ꯇꯧꯕ ꯉꯝꯕꯗꯨꯃꯥꯏꯅ ꯃꯅꯤꯄꯨꯔꯤ ꯂꯣꯟꯁꯦ ꯔꯤꯁꯔꯆ ꯇꯧꯔꯒ ꯑꯩꯗꯤ ꯄ꯭ꯔꯦꯖꯦꯟ ꯄꯥꯁ ꯐ꯭ꯌꯨꯆꯔꯒꯤ ꯇꯦꯟꯁꯀꯨꯝꯕꯁꯨ ꯊꯝꯍꯟꯅꯤꯉꯥꯏ ꯇꯧꯒꯅꯤ